ꯈꯨꯡꯒꯪꯗ ꯕꯣꯜ ꯁꯥꯟꯅꯕꯁꯤ ꯑꯌꯥꯝꯕ ꯂꯩꯔꯤꯕ ꯍꯥꯏꯗꯤ ꯃꯤꯌꯥꯝꯁꯤꯡ ꯑꯌꯥꯝꯕꯅ ꯈꯨꯡꯒꯪꯗ ꯕꯣꯜꯁꯤ ꯁꯥꯟꯅꯩ ꯁꯍꯔꯒ ꯈꯨꯡꯒꯪꯒ ꯌꯥꯝ ꯈꯦꯠꯅꯩ ꯁꯥꯍꯔꯗꯅ ꯃꯈꯣꯏꯗ ꯏꯁꯄꯦꯁꯁꯤꯡ ꯂꯩꯇꯦ ꯀꯥ ꯍꯦꯟꯅ ꯑꯗꯨꯕꯨ ꯈꯨꯡꯒꯪꯗꯗꯤ ꯂꯝ ꯄꯥꯛ ꯁꯟꯅ ꯂꯩꯕꯅ ꯃꯔꯝ ꯑꯣꯏꯔꯒ ꯁꯥꯟꯅꯐꯝ ꯁꯥꯟꯅꯕꯨꯡ ꯃꯐꯝ ꯌꯥꯝꯅ ꯂꯩ ꯃꯇꯝꯗꯨꯗ ꯐꯨꯠꯕꯣꯜ ꯑꯣꯏꯒꯦꯔ ꯑꯦꯅꯤ ꯒꯦꯝꯗ ꯑꯣꯏꯒꯦꯔ ꯑꯌꯥꯝꯕꯅ ꯈꯨꯡꯒꯪꯗꯒꯤ ꯂꯥꯛꯄ ꯃꯤꯑꯣꯏꯁꯤꯡꯅ ꯑꯌꯥꯝꯕꯅ ꯐꯥꯎꯒꯜꯂꯤ ꯃꯈꯣꯏꯗ ꯂꯝꯄꯥꯛ ꯐ꯭ꯔꯤ ꯏꯁꯄꯦꯁ ꯂꯩꯕꯗꯒꯤ ꯁꯥꯟꯅꯐꯝ ꯂꯩꯕꯅ ꯃꯔꯝ ꯑꯣꯏꯔꯒ ꯁꯝꯅ ꯍꯥꯏꯔꯕꯗ ꯉꯁꯤ ꯑꯩꯈꯣꯏꯒꯤ ꯃꯅꯤꯄꯨꯔꯗꯒꯤ ꯐꯥꯎꯔꯒ ꯂꯩꯔꯤꯕꯁꯤꯡꯁꯦ ꯑꯌꯥꯝꯕꯅ ꯈꯨꯡꯒꯪꯒꯤ ꯂꯧꯕꯨꯛ ꯂꯝꯍꯥꯡ ꯐꯤꯜ ꯁꯥꯟꯅꯕꯨꯡꯁꯤꯡꯗ ꯁꯥꯟꯅꯔꯒ ꯐꯥꯎꯈꯤꯕ ꯉꯥꯛꯇꯅꯤ ꯃꯈꯣꯏꯁꯤꯡꯅ ꯁꯥꯟꯅꯕ ꯃꯇꯝꯗ ꯁꯍꯔꯗ ꯈꯛ ꯁꯥꯟꯅꯈꯤꯗꯦ ꯈꯨꯡꯒꯪꯒꯤ ꯂꯩꯔꯤꯕ ꯂꯝꯄꯥꯛ ꯈꯔꯗ ꯁꯥꯟꯅꯔꯒ ꯇꯣꯔꯅꯥꯃꯦꯟ ꯈꯔ ꯊꯣꯛꯂꯒ ꯃꯌꯥꯝꯒꯤ ꯂꯩꯀꯥꯏꯒꯤ ꯇꯣꯔꯅꯥꯃꯦꯟ ꯊꯣꯛꯂꯒ ꯈꯔ ꯈꯔ ꯌꯥꯎꯔꯛꯄꯗꯒꯤ ꯃꯌꯥꯝꯅ ꯐꯖꯕꯗꯒꯤ ꯁꯍꯔꯗ ꯄꯨꯈꯠꯈꯤꯕꯅꯤ ꯁꯍꯔꯒ ꯈꯨꯡꯒꯪꯒ ꯈꯦꯠꯅꯕꯁꯤ ꯑꯁꯨꯛꯀꯤ ꯃꯇꯤꯛ ꯈꯦꯠꯅꯩ ꯃꯈꯣꯏꯗꯅ ꯏꯁꯄꯦꯁꯁꯤꯡ ꯂꯩꯇꯦ ꯑꯩꯈꯣꯏꯒꯤ ꯈꯨꯡꯒꯪꯗꯅ ꯁꯥꯟꯅꯕꯨꯡꯒꯤ ꯃꯐꯝ ꯑꯁꯤ ꯌꯥꯝꯅ ꯆꯥꯕ ꯃꯔꯝꯅ ꯁꯥꯟꯅꯕꯁꯤ ꯈꯨꯡꯒꯪꯗꯅ ꯍꯦꯟꯅ ꯀꯥꯟꯅꯩ ꯍꯥꯏꯅ ꯈꯜꯂꯤ